ꯎꯝ ꯇꯥꯏꯌꯦ ꯅꯨꯄꯥ ꯃꯥꯅꯦ ꯑꯦ ꯑꯣ ꯌꯥꯏꯌꯦ ꯍꯪꯉꯣ ꯂꯩꯗ ꯅꯪ ꯑꯄꯥꯝꯕ ꯑꯗꯨꯝ ꯌꯨꯝꯗꯨꯗꯤ ꯃꯈꯟ ꯃꯈꯟ ꯃꯤ ꯃꯉꯥꯒꯤ ꯑꯣꯏꯔꯗꯤ ꯔꯨꯝ ꯑꯅꯤ ꯂꯧꯗꯕ ꯌꯥꯔꯣꯏꯌꯦ ꯔꯨꯝꯗꯨ ꯂꯨꯄꯥ ꯂꯤꯁꯤꯡ ꯑꯅꯤ ꯆꯥꯝꯉꯥ ꯑꯅꯤ ꯆꯥꯝꯉꯥꯅꯦ ꯑꯗꯨꯝ ꯑꯦ ꯁꯤ ꯀꯔꯤ ꯀꯔꯤ ꯑꯗꯨꯝ ꯇꯤ ꯚꯤ ꯀꯩꯀꯩ ꯌꯥꯎꯅꯤ ꯆꯥꯕ ꯊꯛꯄꯗꯤ ꯅꯣꯏ ꯇꯥꯔꯦ ꯑꯣꯟꯂꯤ ꯒꯦꯁ ꯍꯥꯎꯁ ꯈꯛꯇꯅꯦꯕ ꯑꯩꯈꯣꯏꯗꯨꯗ ꯍꯥꯏꯕꯗꯤ ꯇꯧꯗꯦ ꯑꯣꯟꯂꯤ ꯒꯦꯁ ꯍꯥꯎꯁ ꯈꯛꯇꯅꯦꯕ ꯑꯩꯈꯣꯏꯗꯨꯗꯤ ꯅꯣꯏꯅ ꯀꯨꯝꯂꯒ ꯃꯈꯥꯗ ꯆꯥꯒꯦꯗꯤ ꯍꯣꯇꯦꯜ ꯂꯩꯌꯦꯕ ꯌꯥꯏꯗ ꯌꯥꯏ ꯌꯥꯅꯤ ꯌꯥꯏ ꯌꯥꯏ ꯂꯩꯌꯦꯕ ꯇ꯭ꯔꯥꯏꯕꯦꯜ ꯌꯥꯏꯌꯦꯕ ꯂꯩꯌꯦꯕ ꯍꯥꯏꯕ ꯍꯥꯏꯁꯦ ꯅꯣꯏ ꯆꯠꯅꯤꯡꯕ ꯍꯥꯏꯁꯦ ꯂꯣꯛꯇꯥꯛ ꯆꯠꯄ ꯌꯥꯏ ꯑꯗꯒꯤ ꯀꯥꯡꯖꯩꯕꯨꯡꯒꯤ ꯑꯗꯒꯤ ꯈꯨꯃꯟ ꯂꯝꯄꯥꯛ ꯑꯗꯒꯤ ꯁꯥꯕꯅꯦ ꯑꯗꯒꯤ ꯕꯤꯔꯦꯟ ꯈꯪꯕ ꯅꯠꯇ꯭ꯔꯣ ꯑꯦꯝ ꯑꯦꯜ ꯑꯦ ꯕꯤꯔꯦꯟ ꯑꯩꯈꯣꯏꯒꯤ ꯍꯩꯉꯥꯡꯒꯤꯗꯨꯁꯨ ꯌꯦꯡꯕ ꯌꯥꯏ ꯑꯗꯨ ꯑꯗꯨꯗꯣ ꯐꯖꯕꯅꯦ ꯑꯗꯨ ꯃꯤ ꯐꯖꯅ ꯆꯠꯅꯕꯅꯦ ꯑꯗꯒꯤ ꯍꯟꯗꯛ ꯔꯤꯖꯣꯔꯠ ꯑꯅꯧꯕ ꯑꯃ ꯀꯩꯗꯧꯕꯅꯤ ꯑꯗꯨꯗꯨ ꯑꯃꯒ ꯆꯨꯝꯊꯥꯡꯒ ꯃꯣꯏꯅ ꯅꯠꯇꯦ ꯑꯩꯈꯣꯏ ꯒꯥꯔꯤꯗ ꯑꯗꯨꯝ ꯒꯥꯏꯗ ꯂꯥꯏꯟ ꯒꯥꯏꯗ ꯇꯧꯕ ꯆꯠꯀꯅꯦꯕ ꯃꯣꯏ ꯑꯦ ꯑꯗ ꯂꯩꯕꯅꯤ ꯂꯩꯕꯅꯤ ꯂꯩꯕꯅꯤ ꯂꯩ ꯑꯗꯨꯝ ꯄꯤꯕ ꯌꯥꯕꯅꯦ ꯑꯗꯨꯒꯤꯗꯤ ꯑꯩꯅꯗꯤ ꯈꯪꯗꯦꯕꯀꯣ ꯑꯥ ꯗ꯭ꯔꯥꯏꯕꯔꯗꯣ ꯗ꯭ꯔꯥꯏꯕꯔ ꯑꯗꯨꯝ ꯁꯤꯜꯂꯅꯦꯕ ꯂꯩꯕ ꯌꯥꯕꯅꯦꯕ ꯎꯝ ꯆꯥꯕ ꯊꯛꯄꯁꯤ ꯅꯣꯏꯅ ꯄꯨꯔꯒ ꯊꯣꯡꯂꯁꯨ ꯌꯥꯏ ꯑꯗꯨꯒ ꯅꯣꯏꯅ ꯑꯗꯒꯤ ꯆꯥꯒꯦꯁꯨ ꯌꯥꯏ ꯍꯣꯇꯦꯜꯗꯨꯗꯒꯤ ꯑꯣꯗꯔ ꯇꯧꯔꯒ ꯂꯧꯔꯒ ꯆꯥꯒꯦꯁꯨ ꯌꯥꯏ ꯅꯣꯏꯒꯤ ꯇꯣꯉꯥꯟꯅ ꯊꯝꯕꯅꯦꯕ ꯒ꯭ꯋꯥꯁ ꯏꯁꯇꯣꯛ ꯀꯔꯤ ꯀꯔꯤ ꯊꯝꯂꯒ ꯅꯣꯏꯅ ꯄꯨꯔꯒ ꯊꯣꯡꯂꯒ ꯆꯥꯒꯦꯁꯨ ꯌꯥꯏꯌꯦꯕ ꯃꯈꯟ ꯃꯈꯟꯒꯤ ꯊꯝꯕꯅꯦꯕ ꯑꯗꯨꯝ ꯑꯩꯗꯤ ꯆꯠꯊꯣꯛꯄ ꯌꯥꯔꯣꯏ ꯑꯩꯒꯤ ꯃꯤꯗꯣ ꯑꯗꯨ ꯃꯥꯅ ꯒꯥꯏꯗ ꯇꯧꯒꯗꯧꯅꯦꯕ ꯍꯧꯖꯤꯛꯀꯤ ꯑꯩꯅ ꯍꯥꯏꯕꯗꯣ

ꯑꯗꯨ ꯍꯣꯔꯦꯟ ꯎꯝ ꯍꯣꯏ ꯍꯣꯏ ꯎꯝ ꯎꯝ